ꯁꯣꯝꯒꯤꯁꯤ ꯅꯣꯚꯥ ꯀꯦꯞ ꯔꯦꯁꯇꯨꯔꯦꯟ ꯑꯣꯏꯕꯤꯔꯕ꯭ꯔꯥ ꯆꯤꯛꯀꯟ ꯕꯔꯒꯔ ꯑꯃꯒ ꯆꯤꯁ ꯄꯤꯖꯥ ꯑꯃꯒ ꯁꯉꯥꯏꯌꯨꯝꯐꯝ ꯆꯦꯔꯥꯄꯨꯔꯒꯤ ꯁꯣ ꯃꯤꯜ ꯃꯅꯥꯛꯇ ꯉꯁꯤꯒꯤ ꯅꯨꯡꯊꯤꯟꯗ ꯗꯤꯂꯤꯚꯔꯤ ꯇꯧꯕꯤꯌꯨꯕ